ꯑꯥ ꯍꯜꯂꯣ ꯍꯣꯏ ꯃꯥꯅꯦ ꯃꯥꯅꯦ ꯊꯥꯡꯒꯒꯤ ꯑꯖꯥꯗꯅꯦ ꯑꯥ ꯌꯥꯏꯌꯦ ꯍꯧꯖꯤꯛꯁꯤ ꯌꯥꯝꯅ ꯀꯣꯏꯕ ꯅꯨꯡꯉꯥꯏꯕ ꯃꯇꯝꯅꯦ ꯑꯌꯨꯛ ꯄꯨꯡ ꯃꯄꯥꯜꯗꯩꯅ ꯑꯗꯨꯝ ꯅꯨꯡꯗꯥꯡ ꯋꯥꯏꯔꯝ ꯄꯨꯡ ꯇꯔꯨꯛ ꯐꯥꯎꯗꯤ ꯑꯗꯨꯝ ꯐꯖꯅ ꯂꯝ ꯀꯣꯏꯕꯁꯤꯡ ꯂꯥꯛꯑꯦ ꯑꯣꯐꯤꯁꯁꯨ ꯁꯤ ꯃꯇꯝ ꯐꯥꯎꯁꯤ ꯍꯥꯡꯉꯦ ꯇꯤꯛꯀꯦꯠꯀꯤ ꯎꯝ ꯑꯍꯤꯡ ꯂꯦꯛꯐꯝꯁꯨ ꯂꯩꯒꯅꯤ ꯑꯗꯨꯒ ꯍꯣꯇꯦꯜꯒꯨꯝꯕꯒꯤꯁꯨ ꯆꯥꯐꯝ ꯊꯛꯐꯝꯒꯤꯁꯨ ꯑꯗꯨꯝ ꯕꯦꯖꯤꯇꯦꯕꯜ ꯅꯟ ꯕꯦꯖꯤꯇꯦꯕꯜ ꯑꯗꯨꯝ ꯃꯔꯥꯡ ꯀꯥꯏꯅ ꯑꯗꯨꯝ ꯐꯪꯒꯅꯤ ꯑꯥ ꯑꯗꯨꯁꯨ ꯑꯗꯨꯝ ꯌꯥꯒꯅꯤ ꯑꯗꯨꯝ ꯍꯧꯖꯤꯛ ꯃꯣꯇꯣꯔꯕꯣꯠ ꯂꯩꯒꯅꯤ ꯂꯩꯒꯅꯤ ꯃꯥꯅꯦ ꯃꯥꯅꯦ ꯁꯤ ꯅꯝꯕꯔꯁꯤꯗ ꯑꯗꯨꯝ ꯇꯧꯔꯛꯑꯣ ꯑꯩ ꯒꯥꯏꯠ ꯇꯧꯖꯒꯦ ꯌꯥꯅꯤꯌꯦ